ꯍꯜꯂꯣ ꯇꯥꯕꯤꯕ꯭ꯔꯣ ꯑꯩ ꯏꯁꯥꯃꯛꯁꯦ ꯀꯥꯎꯟꯁꯤꯂꯔꯅꯦꯕꯀꯣ ꯑꯗꯣꯝꯒꯤ ꯑꯉꯥꯡꯒꯤ ꯏꯁꯇ꯭ꯔꯦꯁ ꯑꯦꯟ ꯑꯦꯟꯖꯥꯏꯇꯤ ꯂꯩꯕꯒꯤ ꯑꯗꯣꯝꯅ ꯍꯥꯏꯕꯤꯔꯛꯄꯗꯣ ꯀꯃꯥꯏꯅ ꯀꯃꯥꯏꯅ ꯇꯧꯔꯤꯅꯣ ꯑꯩ ꯏꯁꯥꯃꯛꯁꯦ ꯀꯥꯎꯟꯁꯤꯂꯔꯅꯦꯕ ꯑꯉꯥꯡꯒꯤ ꯏꯁꯇ꯭ꯔꯦꯁ ꯑꯦꯟ ꯑꯦꯟꯖꯥꯏꯇꯤ ꯅꯪꯒꯤ ꯅꯆꯥꯅꯨꯄꯤꯒꯤ ꯂꯩꯕꯒꯤ ꯑꯗꯣꯝꯅ ꯍꯥꯏꯕꯤꯔꯛꯏꯗꯅ ꯑꯗꯨꯏꯗꯣ ꯃꯉꯣꯟꯗ ꯀꯔꯝ ꯀꯔꯝꯕ ꯁꯤꯝꯇꯣꯝꯒꯨꯝꯕ ꯍꯥꯏꯕꯇꯥꯔꯦ ꯃꯥꯁꯦ ꯀꯩ ꯀꯩ ꯅꯦꯆꯔꯒꯨꯝꯕ ꯍꯥꯟꯅꯒ ꯃꯥꯟꯅꯗꯕ ꯃꯑꯣꯡ ꯎꯕ ꯐꯪꯕꯒꯦ ꯅꯠꯇ꯭ꯔꯒ ꯃꯥꯁꯦ ꯑꯦꯛꯖꯥꯝ ꯃꯇꯝꯒꯨꯝꯕꯗ ꯈꯛꯇꯪ ꯃꯥꯒꯤ ꯏꯁꯇ꯭ꯔꯦꯁ ꯑꯦꯟ ꯑꯦꯟꯖꯥꯏꯇꯤꯁꯦ ꯂꯩꯈꯤꯕ꯭ꯔꯥ ꯑꯗꯨꯁꯨ ꯇꯥꯛꯄꯤꯌꯣ ꯑꯥ

ꯃꯥ ꯍꯟꯗꯛꯁꯦ ꯃꯥꯒꯤ ꯃꯥꯒꯤ ꯐ꯭ꯔꯦꯟ ꯁꯥꯔꯀꯜ ꯍꯥꯏꯕꯇꯥꯔꯦ ꯃꯥꯒꯤ ꯇꯤꯟꯅꯕ ꯃꯤꯑꯣꯏꯗꯒꯤ ꯀꯃꯥꯏꯅ ꯑꯍꯣꯡꯕ ꯂꯩ ꯍꯥꯏꯕꯗꯤ ꯍꯥꯟꯅ ꯄꯨꯜꯂꯝꯕ ꯃꯃꯥꯟꯅꯕꯤꯈꯩ ꯑꯗꯨꯝ ꯄꯨꯜꯂꯤꯕ꯭ꯔꯥ ꯅꯠꯇ꯭ꯔꯒ ꯑꯇꯣꯞꯄ ꯑꯅꯧꯕꯒꯨꯝꯕ ꯈꯔ ꯁꯤꯟ ꯁꯤꯜꯂꯕ꯭ꯔꯥ ꯃꯥꯒꯤ ꯑꯅꯧꯕ ꯐ꯭ꯔꯦꯟꯒꯨꯝꯕ ꯑꯗꯨꯝꯕꯒꯤ ꯃꯇꯥꯡꯗꯗꯤ ꯑꯗꯨꯝ ꯃꯃꯥ ꯑꯃ ꯑꯣꯏꯅ ꯀꯔꯤ ꯈꯪꯕꯤꯕ ꯂꯩ ꯏꯆꯥꯅꯨꯄꯤꯁꯦ ꯍꯧꯖꯤꯛ ꯍꯧꯖꯤꯛ ꯃꯥꯅ ꯄꯨꯜꯂꯤꯕ ꯃꯃꯥꯟꯅꯕꯤꯁꯦ ꯃꯥꯒ ꯍꯥꯟꯅꯗꯒꯤ ꯑꯗꯨꯝ ꯇꯤꯟꯅꯔꯛꯄ ꯃꯃꯥꯟꯅꯕꯤꯈꯩꯗꯨꯔ ꯅꯠꯇ꯭ꯔꯒ ꯑꯇꯣꯞꯄ ꯑꯅꯧꯕ ꯄꯨꯟꯕꯒꯨꯝꯕ ꯂꯩꯕ꯭ꯔꯥ ꯍꯥꯏꯕꯗꯤ ꯑꯩꯅ ꯈꯪꯖꯅꯤꯡꯉꯤꯁꯦ ꯑꯇꯩꯒꯤ ꯅꯠꯇꯦꯀꯣ ꯃꯥꯅ ꯃꯥꯒꯤ ꯍꯟꯗꯛ ꯑꯣꯏꯔꯛꯏꯕ ꯃꯑꯣꯡ ꯃꯇꯧ ꯑꯁꯤ ꯃꯥꯒꯤ ꯑꯅꯧꯕ ꯐ꯭ꯔꯦꯟ ꯁꯥꯔꯀꯜꯁꯤꯡꯁꯤꯅ ꯁꯤꯒꯤ ꯁꯤꯒꯤꯁꯨ ꯏꯟꯐ꯭ꯂꯨꯑꯦꯟꯁ ꯇꯧꯕ ꯌꯥꯎꯕ꯭ꯔꯥ ꯈꯣꯠꯄ꯭ꯔꯥ ꯍꯥꯏꯕꯗꯣ ꯑꯗꯨꯁꯨ ꯈꯪꯖꯅꯤꯡꯕ ꯑꯗꯨꯒꯤ ꯑꯩꯅ ꯍꯪꯖꯕꯅꯦ ꯑꯪ ꯎꯝ ꯑꯗꯨꯗꯤ ꯏꯁꯀ꯭ꯔꯤꯟ ꯇꯥꯏꯝꯁꯨ ꯅꯣꯡꯃꯗ ꯃꯥꯒꯤꯁꯦ ꯀꯌꯥꯃꯨꯛꯀ ꯑꯣꯏꯕꯤꯗꯣꯏꯅꯣ ꯍꯥꯏꯗꯤ ꯅꯣꯡꯃꯗ ꯃꯥꯅ ꯐꯣꯟ ꯌꯦꯡꯕꯒꯤ ꯄꯨꯡꯁꯦ ꯄꯨꯡ ꯑꯣꯏꯅ ꯄꯥꯊꯣꯛꯄꯤꯔꯒ ꯍꯥꯏꯔꯞ ꯆꯥꯎꯔꯥꯛꯄ ꯑꯃꯇꯪ ꯍꯥꯏꯕꯤꯌꯨꯅꯦ ꯑꯗꯨ ꯐꯣꯟꯒꯤ ꯃꯥꯒꯤ ꯃꯇꯝꯁꯦ ꯍꯥꯏꯗꯤ ꯄꯨꯡ ꯑꯣꯏꯅ ꯑꯃꯇ ꯄꯥꯊꯣꯛꯄꯤꯔꯒ ꯍꯥꯏꯕꯤꯌꯨꯅꯦ ꯑꯗꯨꯗꯤ ꯌꯥꯝ ꯁꯥꯊꯤꯔꯦ ꯃꯥꯒꯤꯁꯦ ꯑꯩꯁꯦ ꯗꯥꯏꯒꯅꯣꯁꯤꯁ ꯇꯧꯒꯗꯕ ꯃꯑꯣꯡꯗꯣ ꯑꯩꯁꯦ ꯀꯣꯟꯅ ꯍꯥꯏꯖꯔꯛꯑꯒꯦ ꯑꯩ ꯑꯃꯨꯛꯀꯁꯨ ꯄꯥꯎ ꯐꯥꯎꯖꯔꯛꯈꯤꯒꯦ ꯍꯧꯖꯤꯛꯀꯤꯗꯤ ꯑꯩ ꯊꯝꯖꯔꯒꯦ